ꯑꯩꯅ ꯑꯉꯥꯡ ꯑꯣꯏꯔꯤꯉꯩ ꯌꯥꯝ ꯅꯤꯡꯁꯤꯡꯖꯕ ꯍꯥꯏꯔꯒꯗꯤ ꯑꯩꯅ ꯄꯤꯛꯂꯤꯉꯩ ꯃꯇꯝꯗ ꯑꯩꯈꯣꯏ ꯏꯃꯥꯟꯅꯕ ꯑꯩꯈꯣꯏꯒꯤ ꯂꯦꯡꯒꯥ ꯁꯤꯡꯁꯤ ꯄꯨꯟꯅ ꯆꯔꯨꯗ ꯁꯥꯟꯅꯕ ꯑꯗꯒꯤ ꯍꯤꯡꯒꯣꯜ ꯗ ꯆꯠꯄ ꯑꯃꯨꯛ ꯑꯗꯒꯤ ꯍꯤꯡꯒꯣꯜ ꯆꯠꯂꯨꯔ ꯃꯇꯨꯡꯗꯨꯗ ꯅꯣꯕꯥꯞꯀ ꯍꯦꯛꯂꯒ ꯌꯥꯝ ꯅꯨꯡꯉꯥꯏ ꯅꯨꯡꯉꯥꯏꯕ ꯑꯗꯨꯝ ꯋꯥꯔꯤꯗꯩ ꯀꯩꯗꯒꯤ ꯇꯧꯔꯒ ꯑꯩꯈꯣꯏꯉꯩ ꯑꯗꯨꯝ ꯁꯥꯟꯅ ꯁꯥꯟꯅꯗꯅ ꯑꯃꯨꯛ ꯍꯜꯂꯛꯄ ꯑꯗꯩ ꯑꯃꯨꯛ ꯇꯨꯔꯦꯟꯗ ꯑꯃꯨꯛ ꯏꯔꯣꯏꯕ ꯑꯗꯨꯃꯥꯏꯅ ꯇꯧꯔꯒ ꯇꯧꯖꯩ ꯑꯗꯨꯝ ꯍꯧꯖꯤꯛꯁꯨ ꯑꯩꯉꯣꯟꯗ ꯌꯥꯝ ꯏꯁꯄꯦꯁꯦꯜ ꯑꯣꯏꯕ ꯑꯃ ꯑꯣꯏꯅ ꯑꯗꯨꯝ ꯂꯩꯔꯤ ꯃꯔꯝꯗꯤ ꯑꯩꯅ ꯃꯇꯝꯗꯨꯗ ꯇꯧꯈꯤꯕ ꯃꯑꯣꯡ ꯑꯗꯒꯤ ꯑꯩꯈꯣꯏ ꯉꯩꯒꯤ ꯑꯗꯨꯝ ꯌꯥꯝ ꯅꯨꯡꯁꯤꯅꯖꯕ ꯃꯇꯧꯁꯤꯡꯗꯣ ꯑꯩꯅ ꯑꯗꯨꯝ ꯑꯩ ꯊꯝꯃꯣꯏꯗ ꯇꯥꯗꯨꯅ ꯂꯩ